ꯎꯁꯤ ꯑꯩꯈꯣꯏꯅ ꯆꯤꯡ ꯋꯥ ꯆꯤꯡꯗ ꯆꯤꯡꯅꯨꯡꯗ ꯍꯧꯔꯦ ꯑꯗꯨꯒ ꯎ ꯎꯁꯤꯗꯒꯤ ꯑꯩꯈꯣꯏꯅ ꯀꯥꯟꯅꯕ ꯂꯧꯗꯣꯔꯤꯁꯤ ꯎꯁꯤꯗ ꯑꯩꯈꯣꯏꯅ ꯈꯥꯏꯗꯣꯛꯑꯅꯤ ꯐꯖꯅ ꯈꯥꯏꯗꯣꯛꯑꯒ ꯐꯖꯅ ꯁꯦꯝꯃꯅꯤ ꯋꯥ ꯀꯌꯥꯝ ꯑꯣꯏꯅ ꯐꯖꯅ ꯎ ꯀꯛꯑꯒ ꯁꯦꯝꯃꯅꯤ ꯁꯦꯝꯃꯒ ꯌꯨꯝ ꯀꯌꯥ ꯑꯃ ꯁꯥ ꯌꯨꯝ ꯀꯌꯥ ꯑꯃ ꯁꯥꯔꯀꯥꯟꯗ ꯑꯩꯈꯣꯏꯗ ꯀꯥꯟꯅꯕ ꯄꯤꯔꯦ ꯏꯁꯤꯡꯁꯤꯅ ꯇꯨꯔꯦꯟꯗꯒꯤ ꯑꯩꯈꯣꯏꯅ ꯏꯁꯤꯡꯁꯤ ꯆꯤꯡꯈꯠꯂꯒ ꯑꯩꯈꯣꯏꯅ ꯀꯥꯟꯅꯕ ꯌꯥꯕ ꯍꯥꯏꯕꯕꯨ ꯀꯩꯅꯣ ꯏꯁꯤꯡꯁꯤ ꯑꯩꯈꯣꯏꯅ ꯐꯖꯅ ꯃꯤꯅꯔꯦꯜ ꯁꯨꯡꯗꯣꯛꯑꯦ ꯁꯨꯡꯗꯣꯛꯑꯒ ꯕꯇꯜꯗ ꯐꯖꯅ ꯍꯥꯞꯄꯒ ꯃꯤ ꯑꯣꯏꯕꯒꯤ ꯆꯪꯗꯕ ꯌꯥꯗ꯭ꯔꯕ ꯏꯁꯤꯡꯁꯤ ꯀꯩꯅꯣ ꯇꯧꯔ ꯆꯪꯍꯜꯂ ꯈꯣꯠꯍꯜꯂꯒ ꯐꯖꯅ ꯀꯩꯅꯣ ꯇꯧꯔꯦ